ꯚꯣꯏꯁ ꯀꯣꯜꯅ ꯍꯦꯟꯅ ꯄꯥꯝꯖꯩ ꯃꯔꯝꯗꯤ ꯚꯣꯏꯁ ꯀꯣꯜꯗꯗꯤ ꯉꯁꯥꯏꯒꯤ ꯍꯥꯏꯅꯤꯡꯕ ꯋꯥ ꯍꯥꯏꯕ ꯌꯥꯏ ꯑꯗꯨꯒ ꯕꯤꯗꯤꯑꯣ ꯀꯣꯜꯗꯗꯤ ꯁꯛ ꯃꯥꯏ ꯎꯅꯔꯒ ꯉꯁꯥꯏꯒꯤ ꯌꯥꯝꯅ ꯅꯨꯡꯉꯥꯏꯇꯕ ꯃꯔꯝ ꯑꯃ ꯑꯣꯏꯕꯅ ꯃꯔꯝ ꯑꯣꯏꯔꯒ ꯚꯣꯏꯁ ꯀꯣꯜꯁꯤꯅ ꯈ꯭ꯋꯥꯏꯗꯒꯤ ꯍꯦꯟꯅ ꯐꯔꯦ